ꯍꯂꯣ ꯎꯝ ꯆꯥꯛ ꯆꯥꯔꯕꯣ ꯅꯨꯡꯉꯥꯏꯔꯤꯕ ꯅꯠꯇ꯭ꯔꯣ ꯎꯝ ꯎꯝ ꯑꯩꯁꯦ ꯂꯤꯂꯤꯕꯨꯡꯁꯦ ꯚꯤꯖꯤꯠ ꯇꯧꯅꯤꯡꯕ ꯑꯗꯨ ꯀꯩꯗꯧꯉꯩꯒꯨꯝꯕ ꯅꯪ ꯁꯪꯒꯦꯔꯥ ꯍꯟꯗꯛ ꯊꯕꯛ ꯆꯤꯟꯕ꯭ꯔꯣ

ꯎꯝ ꯎꯝ ꯎꯝ ꯎꯝ ꯎꯝ ꯍꯣꯏ ꯎꯝ ꯎꯝ ꯑꯗꯨ ꯂꯤꯂꯤꯕꯨꯡꯗꯁꯨ ꯆꯠꯂꯒ ꯑꯇꯩꯁꯨ ꯎꯝ ꯍꯣꯏ ꯎꯝ ꯃꯐꯝ ꯐꯖ ꯐꯖꯕꯁꯨ ꯚꯤꯖꯤꯠ ꯇꯧꯕ ꯌꯥꯕ ꯅꯠꯇ꯭ꯔꯣ ꯑꯥ ꯎꯝ ꯎꯝ ꯎꯝ ꯎꯝ

ꯎꯝ ꯎꯝ ꯍꯣꯏ ꯎꯝ

ꯎꯝ ꯎꯝ ꯑꯗꯨ ꯑꯥ ꯑꯗꯨ ꯂꯤꯂꯤꯕꯨꯡꯗ ꯆꯠꯄꯁꯦ ꯌꯥꯝ ꯍꯥꯏꯗꯤ ꯈꯣꯡꯅ ꯈꯣꯡꯅ ꯆꯠꯄꯁꯦ ꯌꯥꯝ ꯂꯥꯞꯄ꯭ꯔꯥ ꯅꯠꯇ꯭ꯔꯒ ꯅꯛꯇꯤ ꯅꯛꯄ꯭ꯔ ꯑꯗꯨꯝ ꯅꯣꯏ ꯃꯐꯝꯗꯒꯤ ꯑꯥ ꯑꯣ ꯑꯗꯨꯗꯤ ꯑꯩꯅꯗꯤ ꯌꯥꯝ ꯅꯛꯄ꯭ꯔꯅ ꯈꯟꯕ ꯑꯗꯨꯒꯤ

ꯑꯣ ꯎꯝ ꯎꯝ ꯎꯝ ꯎꯝ ꯑꯁ ꯑꯗꯨꯗꯤ ꯌꯥꯝ ꯂꯥꯞꯄꯦꯅꯦꯀꯣ ꯋꯥꯟ ꯑꯋꯥꯔꯒꯨꯝꯕ ꯆꯠꯂꯗꯤ ꯑꯥ ꯑꯣ ꯎꯝ ꯎꯝ ꯎꯝ ꯑꯣ ꯑꯣ ꯑꯣ ꯎꯝ ꯍꯣꯏ ꯎꯝ ꯎꯝ ꯍꯣꯏ ꯍꯣꯏ ꯍꯣꯏ ꯑꯣꯀꯦ